ꯍꯜꯂꯣ ꯑꯣ ꯑꯩꯗꯦ ꯁꯪꯒꯣꯝꯗꯣ ꯍꯌꯦꯡ ꯑꯣꯏꯅ ꯂꯧꯖꯒꯦ ꯑꯗꯣ ꯗꯤꯂꯤꯕꯔꯤꯗꯤ ꯇꯧꯕ ꯌꯥꯔꯣꯏꯗ꯭ꯔꯣ ꯑꯩꯗꯣ ꯁꯣꯝꯅꯥꯀꯟꯗ ꯈꯔ ꯊꯨꯅ ꯄꯥꯝꯖꯕ ꯑꯗꯨꯒꯤꯅꯦ ꯑꯗꯣ ꯀꯩꯅꯣꯒꯨꯝꯕꯗꯤ ꯂꯩꯇ꯭ꯔꯕꯔꯥ ꯗꯍꯤꯒꯨꯝꯕꯗꯤ ꯂꯩꯇꯕ꯭ꯔꯥ ꯎꯝ ꯑꯧ ꯗꯍꯤꯁꯨ ꯄꯥꯝꯕ ꯑꯗꯣ ꯗꯍꯤꯗꯤ ꯑꯣꯔꯗꯔ ꯇꯧꯕ ꯌꯥꯒꯗ꯭ꯔꯥ ꯑꯣ ꯑꯩꯗꯣ ꯗꯍꯤꯗꯣ ꯈꯔ ꯄꯥꯝꯖꯕ ꯑꯗꯒꯤꯗ ꯁꯪꯒꯣꯝꯕꯨꯗꯤ ꯍꯥꯟꯅ ꯑꯣꯔꯗꯔ ꯇꯧꯈ꯭ꯔꯦꯗꯅ ꯑꯗꯨꯒ ꯁꯤꯒꯤ ꯑꯣꯔꯗꯔ ꯇꯧꯕꯁꯦ ꯃꯥꯒꯤ ꯗꯤꯂꯤꯕꯔꯤ ꯆꯥꯔꯁꯀꯨꯝꯕꯗꯤ ꯀꯌꯥ ꯀꯌꯥ ꯂꯧꯕꯒꯦ ꯀꯔꯃꯥꯏꯅ ꯇꯧꯕꯒꯦ ꯑꯗꯣ ꯀꯩꯅꯣ ꯇꯧꯕ꯭ꯔꯥ ꯏꯁꯥꯅꯒ ꯂꯥꯛꯑꯒꯗꯤ ꯂꯧꯕ ꯂꯥꯛꯄꯗꯤ ꯌꯥꯕ ꯂꯩꯕ꯭ꯔꯥ ꯅꯠꯇ꯭ꯔꯒ

ꯎꯝ ꯎꯝ ꯍꯣꯏ

ꯑꯗꯣ ꯀꯩꯅꯣꯒꯤ ꯀꯩꯅꯣꯒꯨꯝꯕꯗꯤ ꯁꯦꯝꯕ ꯁꯦꯝꯒꯗ꯭ꯔꯥ ꯁꯅꯥꯒꯨꯝꯕꯗꯤ ꯁꯦꯝꯕꯤꯕ꯭ꯔꯥ ꯀꯃꯥꯏ ꯇꯧꯒꯦ ꯑꯦꯚꯥꯏꯂꯦꯕꯜ ꯑꯣꯏꯕ꯭ꯔꯥ ꯎꯝ ꯎꯝ ꯑꯗꯣ ꯑꯩꯅ ꯁꯣꯝꯅꯥꯀꯟꯗ ꯁꯅꯥꯒꯨꯝꯕ ꯑꯗꯒꯤꯗꯤ ꯁꯪꯒꯣꯝꯁꯤ ꯊꯣꯏꯗꯣꯛꯅ ꯌꯥꯝ ꯀꯟꯅꯕꯕꯨꯗꯤ ꯂꯧꯗ꯭ꯔꯒꯁꯨꯀꯣ ꯁꯅꯥꯒꯨꯝꯕ ꯗꯍꯤꯒꯨꯝꯕꯁꯦ ꯍꯧꯖꯤꯛꯇꯤ ꯁꯝꯃꯔꯁꯨ ꯆꯪꯉꯛꯇꯧꯔꯕꯅꯤꯅ ꯀꯩꯅꯣ ꯁꯅꯥꯒꯨꯝꯕ ꯑꯗꯒꯤ ꯗꯍꯤꯒꯨꯝꯕꯁꯦ ꯑꯩꯅ ꯈꯔ ꯄꯥꯝꯕ ꯍꯥꯏꯕ ꯇꯥꯔꯦ ꯑꯗꯒꯤ ꯎꯁꯣꯞꯀꯨꯝꯕꯁꯨ ꯃꯔꯥꯡ ꯀꯥꯏꯅ ꯍꯟꯗꯛꯁꯦ ꯂꯩꯕꯅꯤꯅ ꯁꯅꯥꯒꯨꯝꯕꯁꯦ ꯈꯔ ꯃꯤꯅ ꯑꯣꯔꯗꯔ ꯌꯥꯝ ꯂꯥꯛꯄ ꯍꯥꯏꯕ ꯇꯥꯔꯦ ꯗꯨꯀꯥꯟꯗꯀꯣ ꯑꯗꯨꯗꯨꯒꯤ ꯑꯩꯅ ꯗꯨꯀꯥꯟꯗ ꯈꯔ ꯑꯦꯚꯥꯏꯂꯦꯕꯜ ꯑꯣꯏꯍꯟꯅꯤꯡꯕ ꯑꯗꯨꯅ ꯁꯅꯥꯒꯨꯝꯕꯁꯨ ꯌꯥꯝ ꯄꯥꯝꯃꯦ ꯑꯗꯒꯤ ꯗꯍꯤꯒꯨꯝꯕꯁꯤꯁꯨ ꯍꯥꯏꯕꯗꯤ ꯀꯥꯂꯦꯟ ꯆꯪꯉꯛꯑꯕꯅꯤꯅꯀꯣ ꯁꯥꯔꯕꯅꯤꯅ ꯑꯗꯨꯝ ꯑꯏꯪꯕ ꯆꯥꯅꯤꯡꯕ ꯈꯣꯠꯅꯤꯡꯕ ꯃꯔꯛꯇ ꯌꯥꯎꯔꯛꯄꯅꯤꯅ ꯑꯗꯨꯒꯨꯝꯕꯁꯨ ꯈꯔ ꯄꯥꯝꯖꯕ ꯑꯗꯣ ꯁꯤꯟꯕꯤꯔꯛꯄ ꯌꯥꯒꯗ꯭ꯔꯥ ꯇꯥꯏꯃꯤꯡꯗꯣ

ꯎꯝ ꯍꯣꯏ ꯌꯥꯅꯤ ꯑꯗꯨꯕꯨꯗꯤ ꯀꯩꯁꯨ ꯀꯥꯏꯗꯦ ꯑꯧ ꯍꯣꯏ ꯑꯗꯣ ꯁꯣꯏꯗꯤ ꯁꯣꯏꯍꯟꯕꯤꯒꯅꯨꯀꯣ ꯑꯪ ꯑꯩ ꯃꯤꯡ ꯀꯦꯊ꯭ꯔꯤꯟꯅꯦꯕꯀꯣ ꯑꯗꯣ ꯑꯩꯒꯤ ꯍꯧꯖꯤꯛꯀꯤ ꯑꯣꯔꯗꯔꯗꯣ ꯑꯗꯨ ꯆꯦꯗ ꯏꯁꯟꯕꯤꯌꯨ ꯀꯥꯎꯒꯅꯤꯀꯣ ꯍꯥꯏꯕꯗꯤ ꯑꯩꯁꯨ ꯁꯪꯒꯣꯝꯁꯨ ꯈꯔ ꯂꯧꯖꯒꯗꯣꯏꯅꯤ ꯑꯗꯒꯤ ꯗꯍꯤ ꯗꯍꯤ ꯁꯪꯒꯣꯝꯗꯤ ꯌꯥꯝ ꯂꯧꯖꯔꯣꯏꯌꯦꯕ ꯁꯪꯒꯣꯝꯗꯣ ꯑꯩ ꯄꯤꯁ ꯀꯨꯟꯃꯨꯛ ꯂꯧꯖꯒꯦ ꯑꯗꯨꯒ ꯗꯍꯤꯗꯨꯅ ꯑꯗꯨꯝ ꯈꯔ ꯌꯥꯝꯅ ꯂꯩꯔꯒꯗꯤ ꯑꯗꯨꯝ ꯂꯧꯖꯒꯦ ꯑꯗꯨꯒ ꯁꯅꯥꯗꯨꯁꯨ ꯑꯗꯨꯝ ꯀꯦꯖꯤ ꯑꯅꯤꯒꯨꯝꯕ ꯂꯧꯖꯒꯦ ꯑꯗꯨꯃꯥꯏꯅ ꯁꯦꯝꯕꯤꯌꯨꯕ

ꯍꯣꯏ ꯍꯣꯏ ꯍꯣꯏ ꯑꯗꯣꯝꯅ ꯂꯣꯏꯔꯦ ꯍꯥꯏꯔꯀꯥꯟꯗꯀꯣ ꯑꯗꯨꯝ ꯀꯣꯜ ꯇꯧꯕꯤꯔꯛꯑꯣ ꯑꯗꯨꯝ ꯍꯣꯏ ꯑꯗꯣ ꯑꯩ ꯍꯣꯏ ꯑꯗꯣ ꯑꯩꯗꯣ ꯑꯗꯨꯗ ꯏꯁꯇꯣꯔꯗꯨꯗ ꯑꯣꯏꯅ ꯂꯥꯛꯑꯔꯣꯏꯒꯦ ꯑꯗꯨꯝ ꯁꯣꯝꯅ ꯑꯣꯏꯅ ꯗꯤꯂꯤꯕꯔꯤ ꯇꯧꯕꯤꯔꯛꯑꯣ ꯎꯝ ꯍꯣꯏ ꯍꯣꯏ ꯊꯝꯖꯔꯦ